ꯑꯩꯅ ꯌꯥꯝ ꯄꯥꯝꯖꯕ ꯀꯨꯝ ꯍꯥꯏꯔꯒꯗꯤ ꯏꯪꯊꯝꯊꯥꯁꯤ ꯌꯥꯝ ꯄꯥꯝꯖꯩ ꯏꯪꯊꯝꯊꯥꯗ ꯑꯩꯈꯣꯏꯅ ꯏꯪꯕꯀꯥꯟꯗ ꯐꯨꯔꯤꯠ ꯑꯊꯥꯕ ꯈꯣꯠꯄ ꯂꯤꯠꯂꯒ ꯂꯩꯕꯗ ꯏꯁꯥꯗ ꯌꯥꯝ ꯀꯝꯐꯣꯔꯇꯦꯕꯜ ꯑꯣꯏ ꯑꯗꯨꯒ ꯇꯨꯝꯕ ꯀꯥꯟꯗ ꯐꯤꯒ ꯑꯊꯥ ꯑꯊꯥꯕ ꯁꯨꯞꯆꯤꯜꯂꯒ ꯇꯨꯝꯕꯗꯣ ꯑꯗꯨꯁꯨ ꯌꯥꯝ ꯅꯨꯡꯉꯥꯏ ꯇꯨꯝꯕꯗ ꯅꯨꯡꯉꯥꯏꯕ ꯍꯥꯏꯕꯗꯨ ꯑꯣꯏ ꯑꯗꯨꯒ ꯏꯪꯕꯀꯥꯟꯗ ꯅꯨꯃꯤꯗꯥꯡꯗꯒ ꯃꯩ ꯌꯥꯏꯕꯗꯣ ꯑꯗꯨꯁꯨ ꯌꯥꯝ ꯅꯨꯡꯉꯥꯏꯖꯩ ꯑꯗꯨꯒ ꯑꯩꯈꯣꯏꯅ ꯆꯥꯛ ꯆꯥꯕ ꯀꯥꯟꯗ ꯆꯥꯛ ꯆꯥꯕꯒꯤ ꯅꯨꯡꯁꯥꯒ ꯌꯥꯏꯔꯒ ꯆꯥꯕ ꯈꯣꯠꯄ ꯑꯗꯒꯤ ꯅꯤꯡꯊꯝꯊꯥꯒꯤ ꯅꯨꯡꯁꯥ ꯍꯥꯏꯁꯤ ꯌꯥꯏꯕꯗ ꯑꯗꯨꯝ ꯅꯨꯡꯉꯥꯏ ꯑꯗꯨꯒ ꯅꯨꯡꯁꯥ ꯌꯥꯏꯕ ꯈꯣꯠꯄꯒ ꯆꯥꯛ ꯆꯥꯕꯁꯤꯁꯨ ꯌꯥꯝ ꯄꯥꯝꯖꯩ ꯑꯩꯗꯤ ꯑꯗꯨꯒ ꯐꯨꯔꯤꯠ ꯑꯊꯥꯕ ꯈꯣꯠꯄ ꯂꯤꯠꯂꯒ ꯂꯩꯕꯁꯨ ꯌꯥꯝ ꯅꯨꯡꯉꯥꯏꯖꯩ ꯑꯗꯨꯒ ꯏꯪꯊꯝꯊꯥꯁꯤꯗꯤ ꯆꯥꯛ ꯏꯟꯖꯥꯡꯁꯨ ꯑꯅꯝꯕ ꯂꯣꯏꯅ ꯍꯥꯎꯋꯤ ꯍꯥꯏꯕꯗꯤ ꯑꯆꯝꯕ ꯈꯣꯠꯄ ꯆꯥꯛ ꯏꯟꯖꯥꯡꯁꯦ ꯍꯪꯒꯥꯝꯒꯨꯝꯕ ꯀꯨꯕꯤꯒꯨꯝꯕꯁꯤ ꯑꯅꯝꯕ ꯂꯣꯏꯅ ꯍꯥꯎꯋꯤ ꯏꯟꯖꯥꯡꯁꯨ ꯌꯥꯝ ꯊꯣꯛꯏ ꯏꯟꯊꯝꯊꯥꯗꯗꯤ ꯑꯗꯨꯅ ꯑꯩꯅ ꯏꯟꯊꯝꯊꯥꯁꯤ ꯄꯥꯝꯖꯩ ꯅꯨꯃꯤꯗꯥꯡ ꯃꯤꯒ ꯃꯌꯥꯝ ꯂꯧꯕꯨꯛꯇꯒ ꯃꯩ ꯇꯤꯛꯄ ꯈꯣꯠꯄ ꯑꯗꯨꯒꯤ ꯆꯔꯨ ꯃꯩꯒ ꯇꯤꯛꯄ ꯈꯣꯠꯄꯗꯣ ꯑꯗꯨ ꯌꯥꯝ ꯅꯨꯡꯉꯥꯏ ꯏꯃꯥꯟꯅꯕꯁꯤꯡ ꯃꯌꯥꯝ ꯄꯨꯟꯕ ꯀꯥꯟꯗꯁꯨ ꯏꯟꯊꯝꯊꯥꯁꯤ ꯌꯥꯝ ꯅꯨꯡꯉꯥꯏ